ꯑꯗꯨꯝ ꯂꯩꯕꯅꯤ ꯅꯪꯗꯤ ꯑꯥ ꯑꯥ ꯑꯩꯗꯤ ꯊꯕꯛ ꯈꯔ ꯂꯩꯌꯦ ꯉꯁꯤ ꯑꯩꯗꯤ ꯊꯕꯛ ꯑꯃ ꯂꯩ ꯑꯗꯨ ꯑꯦꯠꯚꯥꯟꯁꯅ ꯍꯥꯏꯕꯤꯔꯗꯤ ꯐꯕ ꯎꯝ ꯎꯝ ꯑꯦꯃ꯭ꯌꯨꯖꯃꯦꯟ ꯄꯥꯔꯛꯇꯨ ꯀꯗꯥꯏꯗ ꯂꯩꯕ꯭ꯔꯥ ꯀꯣ ꯍꯣꯏ ꯍꯣꯏ ꯑꯥ ꯑꯗꯨ ꯑꯥ ꯑꯥ ꯑꯗꯨ ꯑꯁ ꯑꯩꯒꯤ ꯏꯃꯥꯗ ꯍꯪꯒꯦ ꯑꯗꯨꯗꯤ ꯍꯣꯏ ꯍꯣꯏ ꯑꯗꯨ ꯀꯔꯤ ꯀꯔꯤ ꯄꯨꯒꯦꯔꯥ ꯎꯝ ꯍꯣꯏ ꯑꯩ ꯏꯃꯥꯉꯣꯟꯗ ꯍꯪꯒꯦ ꯑꯃꯔꯛ ꯃꯤ ꯀꯌꯥꯒꯨꯝꯕ ꯆꯠꯀꯦꯔꯥ ꯑꯗꯨ

ꯑꯥ ꯎꯝ ꯎꯝ ꯑꯗꯨ ꯍꯧꯖꯤꯛ ꯀꯔꯤ ꯇꯧꯕ꯭ꯔꯥ ꯅꯪ ꯍꯣꯏ ꯑꯩ ꯑꯃ ꯂꯩꯌꯦ ꯑꯗꯨ ꯃꯥꯕꯨꯁꯨ ꯀꯧꯒꯦ ꯍꯣꯏ ꯑꯗꯨꯗꯤ ꯆꯠꯀꯦ ꯄꯨꯡ ꯀꯌꯥꯗ ꯆꯠꯀꯦꯔꯥ ꯑꯗꯨ ꯍꯣꯏ ꯍꯣꯏ ꯅꯪꯅ ꯀꯣꯜ ꯇꯧꯕꯤꯔꯣ ꯀꯣ